ꯑꯥ ꯍꯜꯂꯣ ꯅꯥꯎꯃꯤ ꯑꯣ ꯑꯣ ꯑꯣ ꯑꯗꯨ ꯑꯩꯈꯣꯏꯁꯦ ꯁꯤ ꯂꯥꯛꯂꯤꯕ ꯗꯦꯗ ꯇ꯭ꯋꯦꯟꯇꯤ ꯐꯥꯏꯕꯇ ꯆꯥꯛꯄꯤ ꯔꯤꯕꯔꯗ ꯄꯤꯛꯅꯤꯛ ꯑꯣꯏꯅ ꯆꯠꯁꯤꯔꯥ ꯑꯣ ꯑꯣ ꯑꯠꯁꯥ ꯁꯥ ꯁꯥ ꯑꯗꯨ ꯀꯅꯥ ꯀꯅꯥ ꯆꯠꯁꯤꯒꯦ ꯑꯩꯈꯣꯏ

ꯑꯣ ꯑꯗꯨ ꯅꯪ ꯅꯃꯥꯟꯅꯕꯤ ꯈꯣꯏꯗꯤ ꯀꯌꯥ ꯀꯔꯝ ꯍꯥꯏꯅ ꯂꯩꯒꯅꯤ ꯑꯩ ꯑꯩꯉꯣꯟꯗꯗꯤ ꯏꯃꯥꯟꯅꯕ ꯑꯍꯨꯝꯕꯨꯗꯤ ꯂꯩꯔꯦꯀꯣ ꯑꯗꯨ ꯅꯃꯥꯟꯅꯕꯤꯁꯤꯡꯗꯨ ꯑꯥ ꯍꯥꯏꯌꯣ ꯑꯣ ꯑꯗꯨꯗꯤ ꯑꯩꯈꯣꯏ ꯄꯨꯟꯅ ꯑꯩꯠ ꯇꯥꯔꯦꯅꯦꯀꯣ ꯑꯣ ꯎꯝ ꯁꯥꯥ ꯁꯥ ꯑꯗꯨ ꯑꯩꯈꯣꯏꯁꯦ ꯄꯤꯛꯅꯤꯛ ꯆꯠꯄꯅꯤꯅ ꯔꯦꯗꯤꯃꯦꯗ ꯁꯤꯗꯩ ꯄꯨꯔꯥ ꯆꯠꯁꯤꯔꯥ ꯅꯠꯇ꯭ꯔꯒ ꯑꯥꯗꯥ ꯊꯣꯡꯂꯒ ꯆꯥꯁꯤ ꯍꯥꯏꯕ꯭ꯔꯥ ꯆꯤꯡ ꯌꯦꯟꯗ ꯑꯠꯁꯥ ꯆꯤꯡ ꯌꯦꯟ ꯆꯥꯁꯦꯕ ꯑꯗꯨ ꯆꯤꯡ ꯌꯦꯟꯁꯦ ꯀꯦꯖꯤꯁꯦ ꯑꯃꯅ ꯀꯣꯟꯅꯔꯣꯏ ꯑꯩꯈꯣꯏ ꯆꯤꯡ ꯌꯦꯟꯗꯤ ꯄꯤꯛꯄꯅꯤꯅ ꯃꯔꯤ ꯃꯉꯥ ꯂꯩꯕ ꯇꯥꯔꯦꯅꯦ ꯑꯣ ꯑꯗꯨ ꯑꯩꯈꯣꯏ ꯑꯥ ꯏꯁꯩ ꯈꯣꯡꯅꯕ ꯑꯦꯝꯄ꯭ꯂꯤꯐꯥꯌꯔ ꯒꯨꯝꯕꯁꯨ ꯄꯨꯁꯤꯔꯥ ꯑꯣ ꯐꯔꯦ ꯐꯔꯦ ꯑꯗꯨꯗꯤ ꯑꯗꯨꯒꯤꯗꯤ ꯀꯟꯐꯥꯝ ꯇꯧꯔꯁꯦꯀꯣ ꯎꯝ ꯎꯝ ꯁꯣꯏꯔꯅꯨꯀꯣ

ꯑꯣ ꯑꯗꯨ ꯄꯨꯡꯗꯤ ꯄꯨꯡ ꯀꯌꯥꯗꯗꯤ ꯆꯠꯁꯤꯔꯥ ꯁꯤꯗꯒꯤ ꯑꯩꯠ ꯀꯨꯝꯕꯗꯀꯣ ꯑꯣ ꯍꯣꯏ ꯍꯣꯏ ꯐꯔꯦ ꯑꯗꯨꯗꯤꯀꯣ ꯆꯣ ꯆꯣ ꯆꯣ ꯍꯣꯏ ꯍꯣꯏ ꯆꯣ ꯆꯣ ꯆꯣ ꯎꯝ ꯎꯝ